ꯑꯩꯅ ꯈ꯭ꯋꯥꯏꯗꯒꯤ ꯄꯥꯝꯖꯕ ꯒꯦꯝ ꯍꯥꯏꯔꯒꯗꯤ ꯑꯩꯁꯦ ꯐꯨꯠꯕꯣꯜꯁꯤ ꯌꯥꯝꯅ ꯄꯥꯝꯖꯩ ꯑꯩꯅ ꯁꯥꯟꯅꯔꯛꯄ ꯐꯨꯠꯕꯣꯜꯒꯤ ꯐꯨꯠꯕꯣꯜꯒꯤ ꯃꯅꯨꯡꯗ ꯑꯩꯅ ꯁꯥꯟꯅꯕ ꯄꯣꯖꯤꯁꯟꯁꯦ ꯑꯩ ꯁꯦꯟꯇꯔ ꯕꯦꯛ ꯁꯥꯟꯅꯩ ꯑꯩ ꯗꯤꯐꯦꯟꯗꯔ ꯁꯥꯟꯅꯩ ꯑꯩꯅ ꯐꯨꯠꯕꯣꯜꯁꯦ ꯌꯥꯝꯅ ꯄꯝꯃꯤꯁꯦ ꯑꯩ ꯅꯍꯥꯟꯋꯥꯏ ꯇꯨ ꯊꯥꯎꯖꯟ ꯐꯥꯏꯞꯇꯒꯤ ꯑꯉꯥꯡ ꯑꯣꯏꯔꯤꯉꯩꯗꯒꯤ ꯑꯩ ꯐꯨꯠꯕꯣꯜ ꯌꯦꯡꯕ ꯍꯧꯔꯛꯏ ꯑꯩ ꯔꯣꯅꯥꯜꯗꯣ ꯃꯦꯁꯤ ꯃꯣꯏꯅ ꯁꯥꯟꯅꯕ ꯐꯨꯠꯕꯣꯜ ꯁꯥꯟꯅꯕ ꯃꯑꯣꯡꯁꯦ ꯑꯩ ꯌꯥꯝꯅ ꯄꯥꯝꯖꯔꯛꯏ ꯐꯨꯠꯕꯣꯜꯁꯦ ꯌꯥꯝꯅ ꯐꯤꯖꯤꯀꯦꯜ ꯒꯦꯝꯁꯨ ꯑꯣꯏ ꯌꯥꯝꯅ ꯍꯛꯆꯥꯡꯗ ꯌꯥꯝ ꯍꯛꯆꯥꯡꯒꯤ ꯀꯥꯟꯅꯅꯉꯥꯏ ꯍꯛꯆꯥꯡ ꯐꯅꯉꯥꯏ ꯑꯗꯨꯒꯨꯝꯕꯒꯤ ꯁꯥꯏꯠ ꯒꯦꯝ ꯑꯃꯅꯤ ꯐꯨꯠꯕꯣꯜꯁꯦ ꯑꯗꯨꯒ ꯑꯩ ꯐꯨꯠꯕꯜꯁꯤ ꯌꯦꯡꯕꯁꯨ ꯌꯥꯝꯅ ꯅꯨꯡꯉꯥꯏ ꯐꯨꯠꯕꯣꯜꯁꯤꯗ ꯃꯤ ꯑꯩꯈꯣꯏ ꯃꯌꯥꯝꯁꯤ ꯑꯁꯨꯝ ꯁꯥꯟꯅꯃꯤꯅꯕꯁꯤ ꯑꯩꯈꯣꯏ ꯃꯌꯥꯝꯒꯤ ꯄꯨꯟꯕ ꯑꯩꯈꯣꯏ ꯃꯌꯥꯝꯒꯤ ꯂꯤꯗꯔꯁꯤꯞ ꯀ꯭ꯋꯥꯂꯤꯇꯤ ꯑꯩꯈꯣꯏ ꯃꯌꯥꯝ ꯑꯃꯅ ꯑꯃꯗ ꯌꯦꯡꯕ ꯑꯃꯅ ꯑꯃꯒꯤ ꯁꯣꯟꯕ ꯀꯔꯤꯅꯣ ꯀꯔꯤ ꯑꯃꯅ ꯑꯀꯟꯕ ꯀꯔꯤꯅꯣ ꯌꯦꯡꯉꯒ ꯑꯩꯈꯣꯏꯉꯩꯁꯤ ꯑꯩꯈꯣꯏꯅ ꯑꯃꯒ ꯑꯃꯒ ꯑꯦꯗꯖꯁꯠ ꯇꯧꯗꯨꯅ ꯐꯖꯅ ꯁꯥꯟꯅꯃꯤꯅꯉꯥꯏ ꯑꯗꯨꯒꯨꯝꯕꯒꯤ ꯀ꯭ꯋꯥꯂꯤꯇꯤꯁꯨ ꯃꯤꯉꯣꯟꯗ ꯌꯥꯝꯅ ꯄꯤ ꯐꯨꯠꯕꯣꯜꯁꯦ ꯑꯗꯨꯒꯤꯗꯃꯛꯇꯅꯦ ꯑꯩꯅ ꯐꯨꯠꯕꯣꯜꯁꯦ ꯌꯥꯝꯅ ꯄꯥꯝꯖꯔꯤꯁꯦ